ꯑꯩꯍꯥꯛ ꯍꯟꯗꯛ ꯃꯅꯤꯄꯨꯔꯗꯒꯤ ꯀꯣꯜꯀꯇꯥ ꯐꯥꯎꯕ ꯑꯩ ꯇ꯭ꯔꯦꯟꯒꯤ ꯈꯣꯡꯆꯠꯇ ꯑꯩ ꯆꯠꯆꯔꯨꯏ ꯑꯗꯨꯅ ꯃꯁꯤꯒꯤ ꯈꯣꯡꯆꯠ ꯑꯁꯤ ꯑꯩꯉꯣꯟꯗ ꯌꯥꯝꯅ ꯅꯨꯡꯉꯥꯏꯕ ꯐꯪꯈꯤ ꯃꯔꯝꯗꯤ ꯃꯈꯣꯏ ꯑꯩꯈꯣꯏ ꯑꯩꯈꯣꯏꯅ ꯆꯠꯄ ꯇ꯭ꯔꯦꯟꯒꯤ ꯂꯝꯕꯤꯁꯤ ꯏꯟꯗꯤꯌꯥ ꯇꯨ ꯃꯅꯤꯄꯨꯔ ꯇꯨ ꯗꯤꯃꯥꯄꯨꯔ ꯇꯨ ꯀꯣꯜꯀꯇꯥꯅꯤ ꯑꯗꯨꯅ ꯂꯝꯕꯤꯁꯤꯗ ꯑꯁꯣꯏ ꯑꯉꯥꯝ ꯌꯥꯎꯗꯅ ꯐꯖꯅ ꯌꯧꯈꯤ ꯑꯗꯨ ꯇꯧꯕꯇꯕꯨ ꯑꯩꯅ ꯄꯤꯅꯤꯡꯕ ꯐꯤꯠꯕꯦꯛꯇꯤ ꯃꯈꯣꯏꯅ ꯑꯩꯈꯣꯏꯗ ꯇꯧꯕꯤꯔꯤꯕ ꯁꯥꯔꯚꯤꯁꯁꯤꯡ ꯑꯗꯨ ꯌꯥꯝꯅ ꯀꯥꯟꯅꯩ ꯃꯔꯝꯗꯤ ꯑꯩꯈꯣꯏꯅ ꯆꯥꯕ ꯊꯛꯄꯗꯒꯤ ꯍꯧꯔꯒ ꯇꯣꯏꯂꯦꯠꯇꯒꯤ ꯌꯥꯝ ꯐꯖꯅ ꯇꯧꯕꯤ ꯑꯩꯈꯣꯏꯕꯨ ꯑꯁꯣꯏ ꯑꯉꯥꯝ ꯌꯥꯎꯗꯅꯕ ꯃꯣꯏꯅ ꯁꯦꯟꯅꯕꯤꯔꯒ ꯃꯐꯝ ꯑꯗꯨ ꯌꯧꯗ꯭ꯔꯤ ꯐꯥꯎꯕ ꯃꯣꯏꯅ ꯑꯩꯈꯣꯏꯕꯨ ꯐꯖꯅ ꯂꯝꯖꯤꯡꯕꯤ ꯃꯔꯝꯗꯤ ꯃꯈꯣꯏꯅ ꯑꯩꯈꯣꯏꯅ ꯆꯠꯄ ꯃꯇꯝꯗ ꯇ꯭ꯔꯦꯟꯗ ꯆꯠꯄ ꯍꯥꯏꯕꯁꯤ ꯀꯩꯁꯨ ꯅꯨꯡꯉꯥꯏꯕꯗꯤ ꯅꯠꯇꯦ ꯑꯗꯨꯕꯨ ꯃꯈꯣꯏꯅ ꯁꯔꯐ ꯇꯧꯕꯤꯔꯤꯕ ꯆꯥꯅ ꯊꯛꯅꯕ ꯑꯗꯨꯒꯨꯝꯕ ꯃꯌꯥꯝꯗꯨꯅ ꯑꯩꯉꯣꯟꯗ ꯌꯥꯝꯅ ꯅꯨꯡꯉꯥꯏꯕ ꯑꯃ ꯄꯤꯈꯤ ꯍꯥꯏꯕꯁꯤ ꯑꯃ ꯑꯩ ꯊꯝꯖꯔꯒ ꯑꯩ ꯁ꯭ꯋꯥꯏꯗ ꯂꯣꯏꯁꯤꯟꯖꯒꯦ